ꯍꯜꯂꯣ ꯑꯣ ꯌꯦꯁ ꯍꯜꯂꯣ ꯃꯦꯝ ꯍꯥꯏꯔꯛꯑꯣ ꯑꯩ ꯀꯩꯅꯣ ꯅꯪꯕꯨ ꯄꯨꯕꯤꯒꯗꯧꯕ ꯎꯝ ꯀꯩꯕꯨꯜ ꯂꯝꯖꯥꯎꯗ ꯄꯨꯕꯤꯒꯗꯧꯕ ꯑꯩꯈꯣꯏ ꯍꯣꯏ ꯍꯣꯏ ꯍꯣꯏ

ꯍꯣꯏ ꯌꯥꯏ ꯌꯥꯏ ꯌꯥꯏ ꯑꯩ ꯍꯣꯔꯦꯟ ꯅꯪꯅꯀꯣ ꯍꯧꯖꯤꯛꯁꯦ ꯅꯪ ꯀꯗꯥꯏ ꯌꯧꯔꯛꯑꯕ꯭ꯔꯥ ꯑꯣꯛꯦ ꯑꯣꯀꯦ ꯑꯩ ꯃꯅꯤꯄꯨꯔꯒꯤ ꯏꯌꯥꯔꯄꯣꯔꯠꯇ ꯏꯝꯐꯥꯜꯗ ꯉꯥꯏꯔꯝꯒꯦ ꯑꯗꯨꯒ ꯅꯪ ꯍꯦꯛ ꯌꯧꯕ ꯃꯇꯝꯗ ꯀꯣꯜ ꯇꯧꯔꯛꯑꯣ ꯑꯗꯨꯒ ꯑꯩ ꯃꯄꯥꯟꯗ ꯑꯗꯨꯝ ꯉꯥꯏꯔꯝꯃꯒꯦꯀꯣ ꯑꯗꯨꯗꯣ ꯎꯝ

ꯎꯝ

ꯍꯣꯏ ꯃꯦꯝ ꯄꯥꯈꯠꯀꯅꯨ ꯃꯅꯤꯄꯨꯔꯗꯤ ꯍꯥꯏꯕꯗꯤ ꯀꯤꯅꯤꯡꯉꯥꯏ ꯂꯩꯇꯦ ꯁꯦꯐ ꯑꯣꯏꯕꯅꯤ ꯑꯗꯨꯒ ꯑꯩꯅ ꯄꯨꯕꯤꯒꯦ ꯅꯨꯡꯉꯥꯏ ꯅꯨꯡꯉꯥꯏꯕ ꯃꯐꯝꯗ ꯑꯗꯨꯒꯤ ꯃꯊꯥ ꯁꯥꯒꯅꯨ ꯍꯣꯏ ꯍꯣꯏ ꯌꯥꯝ ꯅꯨꯡꯉꯥꯏꯕꯅꯤ ꯑꯩꯈꯣꯏ ꯃꯅꯤꯄꯨꯔꯁꯦ ꯍꯣꯏ ꯑꯗꯨ ꯎꯝ ꯍꯣꯏ ꯑꯧ ꯍꯣꯇꯦꯜꯗ ꯍꯣꯇꯦꯜꯗ ꯕꯨꯛ ꯇꯧꯕꯤꯔꯝꯒꯦ ꯑꯩꯈꯣꯏꯒꯤ ꯍꯧꯖꯤꯛ ꯑꯩꯈꯣꯏꯒꯤ ꯂꯣꯀꯦꯜ ꯑꯩꯈꯣꯏꯒꯤ ꯍꯣꯇꯦꯜ ꯃꯌꯥꯝ ꯂꯩꯌꯦꯕꯀꯣ ꯑꯗꯨꯒ ꯅꯛꯄ ꯑꯥ ꯑꯗꯨꯗ ꯑꯩ ꯕꯨꯛ ꯇꯧꯕꯤꯔꯝꯒꯦ ꯑꯗꯨꯒ ꯎꯝ ꯅꯪ ꯑꯥ ꯑꯗꯨꯗꯤ ꯑꯩꯒꯤ ꯑꯩꯒꯤ ꯇꯥꯏꯃꯤꯡꯗꯨ ꯌꯦꯡꯉꯛꯀꯦ ꯍꯣꯏ ꯉꯁꯤꯗꯤ ꯂꯦꯛꯄ ꯐꯔꯛ ꯇꯧꯒꯗꯧꯕ ꯃꯥꯜꯂꯦ ꯑꯩ ꯊꯕꯛ ꯑꯃꯁꯨ ꯂꯩꯔꯤꯕꯀꯣ ꯃꯊꯪꯗꯒꯤ ꯂꯦꯛꯃꯤꯟꯅꯁꯦ ꯍꯣꯇꯦꯜ ꯑꯩꯈꯣꯏꯒꯤ ꯑꯥ ꯁꯦꯐ ꯑꯣꯏꯕꯅꯦ ꯂꯣꯟꯁꯨ ꯂꯣꯏꯅ ꯐꯥꯎꯅꯕꯅꯤꯅ ꯀꯔꯤꯝꯇ ꯀꯤꯅꯤꯡꯉꯥꯏ ꯂꯩꯇꯦ ꯃꯄꯥꯟꯒꯤ ꯂꯝꯒꯨꯝꯕ ꯅꯠꯇꯦꯕꯀꯣ ꯃꯅꯤꯄꯨꯔꯗꯗꯤ ꯌꯥꯝ ꯁꯦꯐꯇꯤ ꯑꯣꯏꯕꯅꯦ ꯍꯣꯇꯦꯜꯁꯤꯡꯁꯨ ꯑꯩꯅ ꯕꯦꯁ ꯍꯣꯇꯦꯜ ꯅꯪꯒꯤꯗꯃꯛ ꯆꯨꯁ ꯇꯧꯕꯤꯔꯝꯒꯅꯤ ꯑꯗꯨꯒꯤꯗꯤ ꯃꯊꯥ ꯁꯥꯒꯅꯨ ꯃꯦꯝ ꯑꯩꯒꯤ ꯂꯩꯔꯝꯒꯅꯤ

ꯍꯣꯏ ꯍꯣꯏ ꯎꯝ ꯎꯝ ꯑꯥ ꯍꯣꯏ ꯅꯪ ꯅꯪꯒꯤ ꯕꯦꯒ ꯀꯤꯌꯔ ꯇꯧꯕꯤꯒꯅꯤ ꯀꯔꯤꯝ ꯈꯟꯒꯅꯨ ꯃꯅꯤꯄꯨꯔ ꯀꯣꯏꯕꯤꯔꯒ ꯐꯖꯅ ꯅꯨꯡꯉꯥꯏꯅ ꯎꯝ ꯃꯌꯥꯝ ꯏꯁꯇꯦ ꯇꯧꯁꯦ ꯑꯦꯟꯖꯣꯏ ꯇꯧꯁꯦꯀꯣ ꯃꯦꯝ ꯍꯣꯏ ꯍꯣꯏ ꯑꯩꯁꯨ ꯑꯩꯁꯨ ꯉꯥꯏꯕ ꯉꯝꯗ꯭ꯔꯝꯅꯦ ꯂꯥꯛꯂ ꯀꯥꯟꯗ ꯑꯩꯅ ꯐꯖꯕ ꯃꯐꯝꯗ ꯄꯨꯕꯤꯔꯒꯦꯀꯣ ꯃꯦꯝ ꯑꯗꯨꯗꯤ ꯍꯣꯏ ꯍꯣꯏ ꯊꯝꯃꯣ ꯑꯥ ꯑꯥ ꯑꯃꯨꯛ ꯎꯅꯔꯁꯦ ꯎꯝ ꯕꯥꯏ